ꯑꯩꯅ ꯊꯥ ꯑꯃꯃꯨꯛꯀꯤ ꯃꯃꯥꯡꯗ ꯍꯦꯟ ꯕꯦꯛ ꯑꯃ ꯂꯩꯔꯛꯑꯦ ꯊꯪꯒꯥꯜ ꯕꯖꯥꯔꯗꯒꯤꯅꯤ ꯊꯪꯒꯥꯜ ꯕꯖꯥꯔꯒꯤ ꯗꯨꯀꯥꯟ ꯄꯔꯦꯡ ꯄꯔꯦꯡ ꯑꯂꯨ ꯒꯂꯤꯔꯣꯝꯒꯤꯗ ꯂꯩꯕ ꯗꯨꯀꯥꯟꯁꯤꯡꯗꯣ ꯑꯗꯨꯗꯒꯤ ꯂꯩꯔꯛꯄꯅꯤ ꯕꯦꯛ ꯑꯗꯣ ꯃꯃꯜꯒ ꯄꯣꯠꯇꯨꯒ ꯌꯦꯡꯅꯕ ꯃꯇꯝꯗ ꯆꯞ ꯆꯥꯅꯕ ꯌꯥꯝꯅꯁꯨ ꯇꯥꯡꯕꯁꯨ ꯑꯣꯏꯗꯦ ꯂꯩꯔꯛꯄ ꯃꯇꯝꯗ ꯌꯥꯝꯅ ꯍꯣꯡꯕꯁꯨ ꯑꯣꯏꯗ꯭ꯔꯦ ꯑꯗꯣ ꯃꯃꯜꯕꯨꯗꯤ ꯂꯨꯄꯥ ꯆꯥꯝꯃꯉꯥꯒ ꯌꯥꯡꯈꯩ ꯂꯧꯍꯧꯋꯤ ꯑꯗꯣ ꯍꯥꯏꯔꯤꯕ ꯄꯣꯠꯇꯨꯒꯤ ꯃꯃꯜꯗꯨꯒ ꯌꯦꯡꯅꯔꯨꯕ ꯃꯇꯝꯗ ꯄꯣꯠꯇꯣ ꯌꯥꯝꯅ ꯐꯖꯕ ꯌꯥꯝꯅ ꯂꯩꯁꯥꯕꯤ ꯃꯆꯥꯁꯤꯡꯅ ꯄꯨꯕꯗ ꯌꯥꯝꯅ ꯂꯦꯝꯕ ꯑꯣꯏꯕ ꯑꯗꯨꯃꯥꯏꯅ ꯑꯣꯏ ꯕꯦꯛꯇꯨꯗ ꯑꯩꯈꯣꯏꯒꯤ ꯃꯔꯤꯁꯨ ꯑꯅꯤ ꯌꯥꯎꯋꯦ ꯕꯦꯛ ꯃꯔꯤ ꯑꯃꯅ ꯑꯇꯦꯟꯕ ꯑꯣꯏ ꯑꯃꯅ ꯑꯁꯥꯡꯕ ꯑꯣꯏ ꯑꯩꯈꯣꯏꯅ ꯕꯖꯥꯔꯒꯨꯝꯕ ꯀꯩꯒꯨꯝꯕ ꯆꯠꯄ ꯃꯇꯝꯗꯅ ꯕꯦꯛ ꯃꯔꯤ ꯑꯁꯥꯡꯕꯗꯣ ꯍꯦꯛ ꯍꯥꯞꯆꯤꯜꯂꯒ ꯌꯥꯟꯕ ꯌꯥꯒꯗꯧꯕ ꯑꯗꯨꯒ ꯑꯩꯈꯣꯏꯅ ꯍꯦꯟ ꯕꯦꯛꯀꯤ ꯇꯥꯏꯞꯇ ꯄꯥꯏꯕ ꯌꯥꯅꯕꯒꯤꯗꯃꯛꯇ ꯃꯔꯤ ꯑꯇꯦꯟꯕ ꯑꯃꯁꯨ ꯑꯗꯨꯝ ꯍꯥꯞꯄꯦ ꯑꯗꯨꯅ ꯑꯗꯨꯝ ꯑꯩꯈꯣꯏꯅ ꯍꯦꯟ ꯕꯦꯛꯀꯤ ꯏꯁꯇꯥꯏꯜꯗ ꯄꯨꯕꯁꯨ ꯌꯥꯔꯦ ꯑꯗꯨꯒ ꯕꯦꯛꯇꯣ ꯑꯩꯈꯣꯏꯅ ꯃꯃꯥꯡꯗ ꯃꯦꯒꯅꯦꯠꯀ ꯇꯧꯔꯒ ꯃꯈꯨꯝ ꯄꯥꯟꯕꯤ ꯕꯦꯛ ꯇꯥꯏꯞꯇꯨꯅꯦ ꯑꯗꯨꯒꯤꯗꯣ ꯑꯩꯈꯣꯏꯅ ꯃꯅꯨꯡꯗꯅ ꯄꯥꯔꯇꯤꯁꯟ ꯑꯍꯨꯝ ꯊꯣꯛꯅ ꯈꯥꯏꯗꯣꯛꯑꯦ ꯅꯥꯀꯟꯗ ꯄꯩꯁꯥ ꯍꯥꯞꯆꯤꯟꯕ ꯌꯥꯕ ꯑꯗꯨꯝꯕ ꯕꯦꯛ ꯁꯥꯏꯠ ꯅꯥꯀꯟ ꯀꯥꯆꯤꯟꯗ ꯃꯆꯥ ꯑꯃꯁꯨ ꯌꯥꯎꯋꯦ ꯑꯗꯨꯝꯕꯗꯨꯗ ꯑꯩꯒꯤ ꯑꯀꯨꯞ ꯃꯇꯥ ꯄꯣꯠꯆꯩꯁꯤꯡ ꯑꯗꯨꯝ ꯍꯥꯞꯆꯤꯟꯈꯤꯕꯁꯨ ꯌꯥꯔꯦ ꯄꯥꯔꯇꯤꯁꯟ ꯑꯍꯨꯝꯗꯣ ꯑꯗꯨꯒꯤꯗꯣ ꯃꯔꯛꯇ ꯑꯩꯈꯣꯏꯒꯤ ꯑꯩꯒꯤ ꯈ꯭ꯋꯥꯏ ꯈꯨꯗꯣꯡ ꯆꯥꯔꯤꯁꯤꯅ ꯑꯩꯅ ꯑꯣꯖꯥ ꯑꯣꯏꯕꯅꯤꯅ ꯑꯩꯅ ꯁ꯭ꯀꯨꯜ ꯆꯠꯄ ꯃꯇꯝꯗ ꯑꯉꯥꯡꯁꯤꯡꯒꯤ ꯂꯥꯏꯔꯤꯛꯁꯤꯡ ꯕꯣꯏꯁꯤꯡ ꯃꯆꯥ ꯃꯆꯥ ꯑꯗꯨꯝꯕꯁꯤꯡꯁꯨ ꯍꯥꯞꯄ ꯃꯇꯝꯗꯁꯨ ꯌꯥꯝꯅ ꯅꯨꯡꯉꯥꯏꯕ ꯑꯣꯏꯕ ꯑꯩꯅ ꯁ꯭ꯀꯨꯜꯗ ꯄꯨꯕ ꯃꯇꯝꯗ ꯑꯩꯒꯤ ꯏꯃꯥꯟꯅꯕꯤꯁꯤꯡꯁꯤꯅ ꯕꯦꯛꯇꯣ ꯌꯥꯝ ꯐꯖꯩ ꯀꯌꯥꯗ ꯂꯩꯔꯛꯏꯅꯣ ꯄꯨꯕ ꯃꯇꯝꯗ ꯌꯥꯝꯅ ꯅꯨꯡꯉꯥꯏꯗꯧꯁꯨ ꯃꯥꯜꯂꯦꯅ ꯌꯥꯃ ꯍꯪꯅꯔꯛꯑꯦ ꯗꯨꯀꯥꯟꯒ ꯌꯥꯝ ꯍꯪꯉꯦ ꯃꯃꯜꯁꯨ ꯍꯪꯉꯦ ꯑꯩꯅ ꯃꯊꯪ ꯆꯠꯄꯩ ꯈꯨꯗꯣꯡ ꯆꯥꯕ ꯂꯩꯔꯒꯗꯤ ꯑꯝꯇ ꯂꯧꯕꯤꯔꯛꯑꯣ ꯗꯨꯀꯥꯟꯗꯨꯗꯒꯤ ꯌꯥꯝ ꯍꯥꯏꯔꯛꯄ ꯌꯥꯎꯋꯦ ꯃꯆꯨꯗꯨꯒ ꯌꯦꯡꯅꯔꯨꯕꯗꯁꯨ ꯍꯦꯛꯇ ꯌꯥꯝ ꯐꯖꯕ ꯑꯣꯏꯈ꯭ꯔꯦ ꯃꯆꯨꯗꯨꯁꯨ ꯃꯦꯔꯨꯟ ꯀꯂꯔ ꯑꯣꯏꯔꯦ ꯑꯗꯨꯅ ꯌꯦꯡꯕ ꯃꯇꯝꯗ ꯌꯥꯝ ꯐꯖꯔꯦ ꯑꯩꯒꯤ ꯏꯁꯇꯥꯞ ꯃꯈꯩꯁꯤꯅ ꯃꯣꯏꯅ ꯄꯥꯝꯅ ꯄꯥꯝꯃꯟꯕꯗꯒꯤ ꯑꯩꯒꯤ ꯕꯦꯛꯇꯣ ꯑꯣꯏꯅ ꯂꯩꯖꯔꯒꯦꯅ ꯍꯦꯛ ꯍꯥꯏꯔꯛꯄ ꯐꯥꯎ ꯌꯥꯎꯋꯦ ꯑꯗꯨꯕꯨ ꯑꯩꯒꯤ ꯑꯄꯥꯝꯕꯁꯨ ꯑꯣꯏꯔꯕꯅꯤꯅ ꯃꯗꯨꯃꯛꯇꯤ ꯑꯣꯏꯍꯟꯗ꯭ꯔꯦ ꯑꯗꯨꯅ ꯑꯩꯅ ꯍꯧꯖꯤꯛꯀꯤ ꯕꯦꯛꯇꯣ ꯂꯩꯁꯥꯕꯤ ꯃꯆꯥꯁꯤꯡꯒꯤꯗꯃꯛꯇꯗꯤ ꯀꯣꯂꯦꯖ ꯆꯠꯄ ꯃꯇꯝꯗꯁꯨ ꯄꯨꯕ ꯃꯇꯝꯗ ꯌꯥꯝꯅ ꯅꯨꯡꯉꯥꯏꯒꯗ꯭ꯔꯥꯅ ꯈꯜꯂꯤ ꯑꯩꯅ ꯑꯩꯒꯤ ꯑꯣꯏꯅꯗꯤ ꯌꯥꯝꯅ ꯀꯝꯐꯣꯔꯇꯦꯕꯜ ꯑꯣꯏꯔꯦ ꯀꯣꯂꯦꯖ ꯆꯠꯄꯗꯁꯨ ꯑꯗꯨꯝ ꯄꯨꯔꯦ ꯃꯐꯝ ꯈꯨꯗꯤꯡꯃꯛꯇ ꯑꯗꯨꯝ ꯑꯦꯖꯁ ꯇꯧꯕ ꯌꯥꯕ ꯑꯣꯏꯔꯦ ꯑꯩꯅ ꯌꯥꯝꯅ ꯄꯥꯝꯖꯕ ꯍꯥꯏꯕꯗꯣ ꯑꯗꯨ ꯑꯣꯏꯈ꯭ꯔꯦ ꯍꯟꯗꯛꯀꯤꯁꯦ ꯍꯥꯅꯅ ꯃꯌꯥꯝ ꯂꯩꯔꯦ ꯕꯦꯛ ꯑꯍꯨꯝ ꯃꯔꯤ ꯁꯨꯔꯦ ꯑꯩꯅ ꯍꯧꯔꯛꯄꯗꯒꯤ ꯍꯧꯖꯤꯛꯐꯥꯎꯗ ꯑꯗꯨꯕꯨ ꯁ꯭ꯀꯨꯜ ꯆꯠꯄ ꯍꯧꯔꯛꯄꯗꯒꯤ ꯂꯩꯔꯤꯁꯦ ꯑꯗꯣ ꯍꯟꯗꯛꯀꯤ ꯕꯦꯛꯁꯤꯗꯤ ꯌꯥꯝꯅ ꯅꯨꯡꯉꯥꯏꯕ ꯑꯣꯏꯈ꯭ꯔꯦ ꯂꯣꯏꯃꯛꯇ ꯃꯐꯝ ꯈꯨꯗꯤꯡꯃꯛꯇ ꯆꯥꯟꯅꯕ ꯑꯣꯏꯈ꯭ꯔꯦ